ꯍꯜꯂꯣ ꯏꯆꯦ ꯑꯩ ꯀꯩꯅꯣꯝꯇ ꯍꯥꯏꯔꯛꯀꯦꯅ ꯇꯧꯔꯤꯅꯤ ꯁꯦ ꯀꯩꯅꯣꯒꯤ ꯏꯅꯝꯃ ꯈꯣꯏꯒꯤ ꯁꯤꯒꯤ ꯃꯈꯥꯒꯤ ꯏꯅꯝꯃ ꯈꯣꯏꯒꯤ ꯌꯨꯝꯒꯤ ꯃꯤꯟ ꯂꯩꯕꯁꯦ ꯁꯦ ꯑꯉꯥꯡꯁꯨ ꯄꯩꯈꯥ ꯃꯌꯥ ꯌꯧꯁꯜꯂꯛꯑꯦ ꯑꯗꯒꯤ ꯃꯣꯏꯗꯤ ꯃꯇꯝꯁꯨ ꯅꯥꯏꯗꯅ ꯑꯗꯨꯝ ꯀꯩꯅꯣ ꯇꯧꯗꯅ ꯃꯤꯟꯁꯦ ꯔꯥꯏꯁ ꯃꯤꯟꯁꯦ ꯑꯗꯨꯝ ꯇꯛꯇꯅ ꯂꯩꯔꯦ ꯅꯠꯇ꯭ꯔꯥ ꯑꯗ ꯑꯩꯅ ꯑꯩꯈꯣꯏ ꯌꯨꯝꯗꯁꯨ ꯑꯅꯥꯕꯁꯨ ꯂꯩꯔꯦ ꯑꯍꯟꯁꯨ ꯅꯥꯔꯒ ꯂꯩꯔꯦ ꯑꯗꯣ ꯄꯣꯊꯥ ꯍꯩꯊꯥꯐꯝ ꯈꯪꯗ꯭ꯔꯦ ꯑꯗꯒꯤ ꯑꯉꯥꯡꯁꯨ ꯄꯩꯈꯥ ꯃꯌꯥ ꯅꯛꯁꯜꯂꯛꯄꯒꯤ ꯂꯥꯏꯔꯤꯛ ꯂꯥꯏꯁꯨ ꯄꯥꯕꯁꯨ ꯑꯝꯇ ꯌꯥꯗ꯭ꯔꯦ ꯑꯗꯒꯤ ꯃꯣꯏꯅ ꯑꯌꯨꯛ ꯈꯛꯇꯪ ꯇꯛꯀꯦ ꯑꯌꯨꯛ ꯑꯌꯨꯛ ꯈꯛꯇꯪ ꯇꯛꯀꯦꯁꯨ ꯌꯥꯔꯦ ꯅꯠꯇ꯭ꯔꯒꯅ ꯅꯨꯡꯊꯤꯟ ꯈꯛꯇꯪ ꯁꯔꯨꯛꯁꯨ ꯇꯛꯀꯦꯁꯨ ꯌꯥꯔꯦ ꯑꯗꯨ ꯅꯠꯇꯅ ꯑꯗꯨꯝ ꯉꯪꯉꯒ ꯂꯩꯔꯦ ꯑꯗꯒꯤ ꯀꯩꯅꯣꯗ ꯀꯩꯅꯣ ꯇꯧꯔꯀꯥꯟꯗ ꯀꯥꯂꯦꯟ ꯅꯨꯡꯁꯥ ꯁꯥꯔꯀꯥꯟꯗꯗꯤ ꯃꯣꯏ ꯅꯨꯡꯊꯤꯟꯒꯤ ꯅꯨꯡꯁꯥ ꯄꯣꯞ ꯁꯥꯔꯀꯥꯟꯗꯁꯨ ꯇꯛꯈꯠꯂꯛꯀꯅꯤ ꯑꯗꯨꯒ ꯄꯣꯊꯥꯐꯝ ꯈꯪꯗ꯭ꯔꯦ ꯑꯍꯟꯁꯤꯡꯁꯨ ꯀꯩꯅꯣ ꯇꯧꯔꯦ ꯋꯥꯁꯦ ꯍꯥꯏꯔꯨꯔꯒꯁꯨ ꯑꯩꯈꯣꯏ ꯈꯛꯇ ꯆꯪꯉꯒ ꯍꯥꯏꯕꯁꯨ ꯉꯝꯗ꯭ꯔꯦ ꯑꯗ ꯏꯆꯦ ꯍꯣꯏꯅ ꯑꯗ ꯍꯥꯏꯃꯤꯟꯅꯔꯒ ꯍꯥꯏꯃꯤꯟꯅꯔꯒ ꯅꯍꯥꯟ ꯅꯣꯡꯃꯁꯨ ꯍꯥꯏꯔꯨꯔꯕꯅꯤ ꯍꯥꯏꯔꯨꯕꯗꯨ ꯀꯩꯅꯣ ꯇꯧꯗꯦ ꯍꯥꯏꯔꯨꯕꯗꯨ ꯀꯩꯅꯣ ꯇꯧꯗ꯭ꯔꯦ ꯀꯔꯤ ꯇꯧꯋꯤ ꯍꯥꯏꯔꯛꯑꯦ ꯃꯣꯏꯅ ꯍꯥꯏꯔꯤꯁꯦ ꯀꯩꯅꯣ ꯇꯧꯗꯦ ꯅꯣꯏꯅ ꯀꯩꯅꯣ ꯇꯧ ꯇꯧꯅꯤꯡꯕ ꯃꯐꯝ ꯇꯧꯅꯤ ꯑꯩꯈꯣꯏꯗꯤ ꯁꯤ ꯇꯧꯗ꯭ꯔꯗꯤ ꯁꯤꯅ ꯆꯔꯥ ꯀꯩꯅꯣ ꯇꯧꯖꯔꯤꯅꯤ ꯇꯥꯟꯖꯔꯤꯅꯤ ꯑꯩꯈꯣꯏ ꯍꯤꯡꯖꯔꯤꯅꯤ ꯑꯗꯨꯅ ꯍꯥꯏꯔꯦ ꯑꯗꯨꯅ ꯑꯃꯨꯛ ꯄꯨꯂꯤꯁ ꯇꯥꯛꯎꯔꯣ ꯍꯌꯦꯡ ꯑꯩꯈꯣꯏ ꯇꯨꯡ ꯐꯥꯎꯕꯗ ꯅꯨꯡꯉꯥꯏꯔꯣꯏꯗꯕ ꯃꯌꯥꯝ ꯑꯃ ꯂꯩꯇ꯭ꯔꯣ ꯅꯨꯡꯉꯥꯏꯔꯣꯏꯗꯕ ꯃꯌꯥꯝꯗꯣ ꯁꯨꯝ ꯍꯣ ꯑꯗꯨꯃꯥꯏꯅ ꯍꯥꯏꯔꯁꯦ ꯑꯗꯨꯗꯤ ꯑꯩꯈꯣꯏ ꯃꯌꯥꯝ ꯀꯩꯅꯣ ꯇꯧꯔꯁꯤꯀꯣ ꯍꯣꯏ ꯐꯔꯦ ꯐꯔꯦ ꯑꯗꯨꯃꯥꯏꯅ ꯍꯥꯏꯔꯁꯤ